ꯑꯩꯍꯥꯛꯀꯤ ꯑꯣꯏꯅꯗꯤ ꯃꯍꯧꯁꯥꯒꯨꯝꯅ ꯀꯣꯂꯣꯝ ꯑꯃꯁꯨꯡ ꯆꯦꯒ ꯂꯣꯏꯅꯅ ꯏꯕꯗꯨꯅ ꯍꯦꯟꯅ ꯄꯥꯝꯖꯩ ꯑꯗꯨꯕꯨ ꯍꯧꯖꯤꯛꯇꯤ ꯆꯥꯎꯈꯠꯂꯕꯒꯤ ꯃꯇꯨꯡ ꯏꯟꯅ ꯃꯌꯥꯝꯁꯤ ꯑꯅꯧ ꯑꯅꯧꯕ ꯇꯦꯛꯅꯣꯂꯣꯖꯤ ꯃꯌꯥꯝ ꯊꯣꯛꯂꯛꯑꯦ ꯍꯥꯏꯕꯗꯤ ꯂꯦꯞꯇꯣꯞꯇ ꯇꯥꯏꯞ ꯇꯧꯕ ꯅꯇ꯭ꯔꯒ ꯃꯣꯕꯥꯏꯜꯗ ꯏꯕ ꯑꯣꯔ ꯑꯩꯈꯣꯏꯒꯤ ꯇꯦꯕ꯭ꯂꯦꯠꯇ ꯄꯦꯟꯁꯤꯜ ꯁꯤꯖꯤꯟꯅꯔꯒ ꯏꯕ ꯑꯗꯣ ꯑꯩꯒꯤ ꯑꯣꯏꯅꯗꯤ ꯑꯗꯨꯝ ꯊꯥꯏꯅꯒꯤ ꯀꯣꯂꯣꯝꯒ ꯆꯦꯒꯗꯨꯅ ꯍꯦꯟꯅ ꯄꯥꯝꯖꯩ